ꯃꯥꯔꯁꯦꯜ ꯑꯥꯔꯠ ꯇꯝꯂꯤꯉꯩ ꯃꯇꯝꯗ ꯑꯋꯥꯕꯁꯦ ꯑꯗꯨꯛꯀꯤ ꯃꯇꯤꯛ ꯂꯩ ꯃꯔꯝꯗꯤ ꯑꯩꯈꯣꯏꯒꯤ ꯈꯨꯡꯒꯪ ꯄꯧꯔꯥꯕꯤ ꯍꯥꯏꯔꯤꯕ ꯑꯩꯒꯤ ꯏꯄꯥꯝ ꯂꯝꯗꯝꯁꯦ ꯒꯥꯔꯤ ꯌꯥꯝꯅ ꯃꯔꯥꯡ ꯀꯥꯏꯅ ꯆꯦꯜꯂꯝꯗꯕ ꯒꯥꯔꯤ ꯃꯌꯥꯝꯅ ꯃꯔꯥꯡ ꯀꯥꯏꯅ ꯆꯦꯜꯂꯝꯗꯦ ꯃꯇꯝꯗꯨꯗꯗꯤ ꯑꯩꯈꯣꯏ ꯕꯁ ꯆꯦꯜꯂꯝꯃꯤ ꯖꯤꯞ ꯆꯦꯜꯂꯝꯃꯤ ꯑꯗꯨꯗꯨꯅ ꯑꯩꯈꯣꯏꯅ ꯇꯝꯕ ꯂꯥꯛꯅꯕ ꯍꯣꯠꯅꯕ ꯃꯇꯝꯗ ꯒꯥꯔꯤ ꯐꯪꯗꯕꯒꯤ ꯑꯋꯥꯕ ꯍꯟꯈꯤꯕꯒꯤ ꯑꯋꯥꯕ ꯑꯗꯒꯤ ꯒꯥꯔꯤ ꯐꯪꯗꯗꯅꯒ ꯇꯣꯛꯄ ꯑꯗꯨꯒꯨꯝꯕ ꯑꯋꯥꯕ ꯃꯌꯥꯝ ꯑꯃ ꯊꯦꯡꯅꯩ ꯑꯗꯨꯕꯨ ꯍꯧꯖꯤꯛꯀꯤ ꯃꯇꯝꯗꯗꯤ ꯌꯥꯝꯅ ꯂꯥꯞꯄ ꯃꯇꯝ ꯅꯠꯇꯕꯅꯤꯅ ꯄꯦꯁꯦꯟꯖꯔ ꯌꯥꯝꯅ ꯀꯨꯡꯉꯦ ꯏꯁꯥ ꯏꯁꯥꯒꯤ ꯒꯥꯔꯤ ꯂꯣꯏꯅ ꯂꯩꯅꯔꯦ ꯃꯇꯝꯗꯨꯗꯗꯤ ꯑꯩꯈꯣꯏꯒꯤ ꯏꯁꯥꯒꯤ ꯒꯥꯔꯤꯁꯨ ꯂꯩꯖꯗꯕ ꯂꯥꯏꯔꯕ ꯏꯃꯨꯡ ꯑꯣꯏꯕꯅꯤꯅ ꯑꯗꯨ ꯂꯝꯕꯤ ꯊꯣꯡ ꯐꯠꯇꯕ ꯂꯝꯕꯤ ꯊꯣꯡ ꯐꯠꯇꯕꯅ ꯃꯔꯝ ꯑꯣꯏꯔ ꯀꯥꯟꯗ ꯄꯦꯁꯦꯟꯖꯔ ꯒꯥꯔꯤꯁꯨ ꯆꯠꯄꯗ ꯌꯥꯝꯅ ꯃꯇꯝ ꯆꯪꯕ ꯑꯗꯨꯒꯨꯝꯕ ꯌꯥꯝ ꯂꯤꯛꯅꯁꯨ ꯆꯦꯜꯂꯝꯕ ꯑꯣꯏꯕ ꯁꯨꯃꯥꯏꯅ ꯇꯧꯗꯅꯅꯦ ꯒꯥꯔꯤꯒꯤ ꯄ꯭ꯔꯣꯕ꯭ꯂꯦꯝꯁꯤꯅ ꯑꯌꯥꯝꯕ ꯑꯣꯏꯅ ꯑꯋꯥꯕ ꯑꯣꯏꯈꯤ